ꯑꯩꯒꯤ ꯍꯩꯅꯕꯤ ꯑꯗꯨ ꯑꯩꯒꯤ ꯐꯦꯃꯂꯤꯅ ꯑꯩꯒꯤ ꯏꯃꯨꯡ ꯃꯅꯨꯡꯅ ꯁꯧꯒꯠꯍꯟꯒꯦ ꯍꯥꯏꯇꯥꯔꯒꯗꯤ ꯃꯈꯣꯏꯗ ꯑꯩꯈꯣꯏꯅ ꯌꯥꯝꯅ ꯃꯃꯨꯠ ꯇꯥꯅ ꯈꯪꯍꯟꯕ ꯃꯊꯧ ꯇꯥꯏ ꯑꯩꯅ ꯇꯧꯒꯗꯧꯔꯤꯕ ꯊꯕꯛ ꯑꯁꯤ ꯑꯐꯕꯔ ꯐꯠꯇꯕꯔ ꯁꯤꯅ ꯍꯌꯦꯡ ꯇꯨꯡꯗ ꯃꯥꯡꯒꯗ꯭ꯔ ꯃꯥꯡꯉꯣꯏꯗ꯭ꯔ ꯇꯣꯡꯖꯒꯗ꯭ꯔꯥ ꯑꯁꯣꯏ ꯑꯉꯥꯝ ꯌꯥꯎꯒꯗ꯭ꯔꯥ ꯍꯥꯏꯕꯗꯨ ꯐꯦꯃꯂꯤꯗ ꯌꯥꯝꯅ ꯃꯃꯨꯠ ꯇꯥꯅ ꯈꯪꯍꯜꯂꯕ ꯃꯇꯨꯡꯗ ꯍꯥꯏꯕꯗꯤ ꯃꯈꯣꯏꯗ ꯑꯩꯅ ꯇꯧꯒꯗꯕ ꯊꯕꯛ ꯑꯗꯨꯒꯤ ꯃꯅꯨꯡ ꯃꯄꯥꯟ ꯄꯨꯝꯅꯃꯛ ꯈꯪꯍꯟꯕ ꯃꯊꯧ ꯇꯥꯏ ꯍꯥꯏꯇꯥꯔꯦ ꯃꯈꯣꯏꯗ ꯑꯩꯈꯣꯏꯅ ꯂꯣꯠꯄ ꯌꯥꯗꯦꯕ ꯂꯣꯠꯄ ꯇꯥꯔꯒꯗꯤ ꯐꯦꯃꯂꯤꯒꯤ ꯃꯈꯣꯏꯒꯤ ꯃꯥꯏꯟꯗ ꯃꯈꯣꯏꯒꯤ ꯀꯣꯛꯇ ꯑꯇꯣꯞꯄ ꯁꯦꯟꯁ ꯑꯝꯗ ꯆꯠꯈ꯭ꯔꯒ ꯑꯩꯅ ꯇꯧꯒꯗꯧꯔꯤꯕ ꯊꯕꯛ ꯑꯗꯨ ꯁꯄ꯭ꯔꯣꯠ ꯇꯧꯔꯛꯇꯕꯒꯤ ꯈꯨꯗꯣꯡꯆꯥꯕ ꯌꯥꯝ ꯂꯩ ꯍꯥꯏꯇꯥꯔꯦ ꯑꯗꯨꯅ ꯁꯞꯄ꯭ꯔꯣꯠ ꯇꯧꯍꯟꯒꯦ ꯍꯥꯏꯇꯥꯔꯒꯗꯤ ꯃꯗꯨꯒꯤ ꯊꯕꯛ ꯑꯗꯣ ꯑꯩꯅ ꯑꯦꯀꯖꯥꯝꯄꯜ ꯑꯣꯏꯅ ꯊꯕꯛ ꯑꯃ ꯑꯩꯅ ꯀꯣꯞꯐꯤ ꯁꯣꯞ ꯍꯥꯡꯒꯦ ꯈꯜꯂꯁꯨ ꯀꯩꯎꯟꯇꯔ ꯁꯥꯔꯕꯤꯁ ꯑꯃ ꯇꯧꯒꯦ ꯈꯜꯂꯕꯁꯨ ꯑꯗꯒꯤ ꯀꯔꯕꯥꯔ ꯑꯃ ꯇꯧꯒꯦ ꯈꯟꯇꯥꯔꯒꯁꯨ ꯍꯥꯏꯇꯥꯔꯦꯀꯣ ꯐꯦꯃꯂꯤꯗ ꯌꯥꯝꯅ ꯈ꯭ꯋꯥꯏ ꯐꯥꯔꯁ ꯄ꯭ꯔꯥꯏꯌꯣꯔꯤꯇꯤꯁꯦ ꯐꯦꯃꯂꯤꯒ ꯍꯥꯟꯅ ꯇꯥꯟꯅꯕꯀꯣ ꯃꯔꯝꯗꯤ ꯍꯌꯦꯡ ꯑꯩꯅ ꯊꯕꯛꯇꯨ ꯇꯧꯔꯕ ꯃꯇꯨꯡꯗ ꯐꯦꯃꯂꯤꯒꯤ ꯁꯞꯄ꯭ꯔꯣꯠ ꯐꯪꯉꯦ ꯈꯜꯂꯒꯁꯨ ꯊꯕꯛꯇꯨ ꯇꯧꯔꯕ ꯃꯇꯨꯡꯗ ꯑꯩꯉꯣꯟꯗ ꯂꯣꯁ ꯆꯠꯄ ꯌꯥꯝ ꯍꯦꯜꯂꯛꯑꯦ ꯍꯥꯏꯇꯥꯔꯒꯁꯨ ꯐꯦꯃꯂꯤꯒꯤ ꯕꯦꯛꯀꯞ ꯃꯣꯏꯅ ꯕꯦꯛꯀꯞ ꯇꯧꯕꯤꯔꯛꯀꯅꯤ ꯃꯣꯏꯅ ꯇꯧꯔꯤꯕ ꯊꯕꯛ ꯑꯗꯨ ꯍꯤꯡꯍꯟꯕꯤꯔꯛꯀꯅꯦꯕ ꯑꯗꯨꯅ ꯃꯔꯝ ꯑꯣꯏꯔꯒ ꯈ꯭ꯋꯥꯏ ꯐꯥꯔꯁꯇ ꯐꯦꯃꯂꯤꯗ ꯈꯪꯍꯟꯕ ꯃꯊꯧ ꯇꯥꯏ ꯑꯩꯅ ꯇꯧꯔꯨꯗꯨꯔꯤꯕ ꯊꯕꯛ ꯑꯗꯨ ꯀꯔꯤꯅꯣ ꯍꯥꯏꯕꯗꯣ ꯑꯗꯨꯒ ꯃꯣꯏꯒ ꯄꯨꯟꯅ ꯆꯠꯃꯤꯟꯅꯔꯒ ꯊꯕꯛ ꯑꯗꯨ ꯇꯧꯒꯗꯧꯅꯦꯕ ꯍꯥꯏꯗꯤ ꯃꯣꯏ ꯌꯥꯎꯗꯅ ꯑꯩꯈꯣꯏꯅ ꯇꯧꯕ ꯃꯇꯝꯗ ꯀꯩꯗꯧꯅꯨꯡꯗ ꯃꯥꯏ ꯄꯥꯛꯑꯣꯏ ꯑꯗꯨꯅ ꯐꯦꯃꯂꯤ ꯍꯥꯏꯁꯦ ꯌꯥꯝꯅ ꯃꯔꯨ ꯑꯣꯏ ꯐꯦꯃꯂꯤꯅ ꯁꯞꯄꯣꯠ ꯇꯧꯗꯕ ꯕꯤꯖꯤꯅꯦꯁ ꯑꯩ ꯊꯕꯛ ꯑꯩꯒꯤ ꯑꯅꯤꯡꯕ ꯑꯄꯥꯝꯕ ꯑꯗꯨ ꯐꯦꯃꯂꯤꯅ ꯁꯞꯄ꯭ꯔꯣꯠ ꯇꯧꯗ꯭ꯔꯥꯒꯗꯤ ꯀꯩꯗꯧꯅꯨꯡꯗ ꯅꯤꯡꯕ ꯊꯨꯡꯉꯣꯏ ꯑꯗꯨꯅ ꯑꯩꯒꯤ ꯑꯅꯤꯡꯕ ꯑꯄꯥꯝꯕ ꯊꯕꯛ ꯑꯃ ꯇꯧꯒꯦ ꯍꯥꯏꯕ ꯇꯥꯔꯒꯗꯤ ꯑꯩꯅ ꯄꯥꯡꯊꯣꯛꯅꯤꯡꯕ ꯊꯕꯛ ꯑꯃ ꯇꯧꯒꯦ ꯍꯥꯏꯕ ꯇꯥꯔꯒꯗꯤ ꯈ꯭ꯋꯥꯏ ꯐꯥꯔꯁꯇ ꯐꯦꯃꯂꯤ ꯇꯥꯟꯅꯕꯤꯌꯨ ꯐꯦꯃꯂꯤꯒ ꯁꯞꯄ꯭ꯔꯣꯠ ꯂꯩꯕꯤꯌꯨ ꯐꯦꯃꯂꯤꯒ ꯑꯟꯗ꯭ꯔꯁꯇꯦꯟꯗꯤꯡ ꯂꯩꯅꯕꯤꯌꯨ ꯑꯗꯨꯒ ꯊꯕꯛ ꯑꯗꯨ ꯇꯧꯕꯤꯌꯨ